ꯍꯂꯣ ꯑꯣ ꯃꯥꯅꯦ ꯈꯣꯡꯎꯞ ꯌꯦꯡꯒꯦ ꯍꯥꯏꯕ꯭ꯔꯣ ꯑꯣ ꯑꯣ ꯑꯗꯨꯗꯤ ꯈꯣꯡꯎꯞꯇꯨ ꯆꯍꯤ ꯀꯌꯥꯒꯤꯅꯣ ꯀꯌꯥꯝ ꯆꯥꯎꯕ ꯁꯥꯏꯁꯇ ꯑꯣꯏꯕꯤꯒꯗꯕꯅꯣ ꯀꯔꯝꯕ ꯀꯩ ꯍꯥꯏꯇꯥꯔꯦ ꯃꯈꯟ ꯃꯈꯟꯗꯤ ꯂꯩꯌꯦ ꯁꯎꯟꯒꯤ ꯂꯩ ꯐꯣꯝꯒꯤ ꯂꯩ ꯄ꯭ꯂꯥꯁꯇꯤꯛꯀꯤ ꯂꯩ ꯀꯣ ꯀ꯭ꯂꯥꯁ ꯁꯤꯛꯁꯀꯤ ꯑꯣ ꯑꯗꯨꯗꯤ ꯑꯉꯥꯡꯒꯤ ꯈꯣꯡꯎꯞꯅꯤꯅꯦ ꯅꯝꯕꯔ ꯀꯌꯥꯒꯤꯅꯣ ꯑꯣ ꯑꯣ ꯂꯩꯅꯤ ꯂꯩꯅꯤ ꯀꯔꯝꯕ ꯀꯩꯅꯣꯗ ꯐꯣꯝꯗ ꯄꯥꯝꯕ꯭ꯔꯣ ꯂꯦꯗꯔ ꯑꯁꯦꯡꯕꯗ ꯄꯥꯝꯕ꯭ꯔꯥ ꯅꯠꯇ꯭ꯔꯒ ꯀꯩꯅꯣꯗ ꯑꯩꯈꯣꯏ ꯄ꯭ꯂꯥꯁꯇꯤꯛꯇꯁꯨ ꯂꯩꯀꯣ ꯂꯕꯔꯒꯤ ꯍꯥꯏꯇꯥꯔꯦꯀꯣ ꯑꯗꯨꯗꯁꯨ ꯂꯩ ꯑꯗꯣ ꯍꯧꯖꯤꯛ ꯆꯠꯅꯕꯁꯦ ꯑꯌꯥꯝꯕꯅ ꯑꯉꯥꯡꯗꯤ ꯆꯥꯎꯕ ꯊꯨꯕꯅꯤꯅ ꯐꯣꯝꯗ ꯑꯌꯥꯝꯕ ꯄꯥꯝꯅꯩꯌꯦ ꯃꯤꯁꯤꯡꯁꯤꯅ ꯍꯪꯉꯛꯑꯦ ꯑꯗꯣ ꯎꯝ ꯍꯣꯏ ꯍꯣꯏ ꯀꯩꯁꯨ ꯀꯥꯏꯕ ꯂꯩꯇꯦ ꯅꯪ ꯑꯄꯥꯝꯕ ꯃꯈꯜꯁꯤꯡꯗꯨ ꯌꯦꯡꯕ ꯌꯥꯅꯤ ꯁꯤꯗꯩꯁꯤꯗ ꯍꯣꯏ ꯍꯣꯏ ꯑꯧ ꯎꯝ ꯐ꯭ꯂꯦꯠꯇ ꯍꯣꯏ ꯍꯣꯏ ꯐ꯭ꯂꯦꯠꯇꯁꯨ ꯑꯅꯧꯕ ꯂꯥꯛꯏ ꯅꯣꯏꯅ ꯑꯄꯥꯝꯕ ꯃꯑꯣꯡꯗ ꯈꯣꯡꯕꯤ ꯎꯞꯁꯟꯕꯤ ꯎꯞꯇꯕꯤ ꯗꯤꯖꯥꯏꯟ ꯗꯤꯖꯥꯏꯟꯗꯣ ꯑꯅꯧꯕ ꯈꯔ ꯂꯥꯛꯏ ꯌꯦꯡꯉꯣ ꯂꯥꯎ ꯑꯗꯨꯒꯤ ꯃꯆꯨꯁꯨ ꯑꯗꯨꯝ ꯅꯪꯅ ꯑꯄꯥꯝꯕꯗꯨ ꯈꯟꯕ ꯌꯥꯅꯤꯌꯦ

ꯍꯣꯏꯅꯦ ꯍꯧꯖꯤꯛꯁꯤꯗꯤ ꯈꯔ ꯆꯤꯜꯂꯦ ꯏꯪꯈꯣꯟꯒꯤ ꯁꯝꯕꯜꯒꯤꯀꯣ ꯑꯗꯒꯤ ꯑꯉꯥꯡꯅꯨꯕꯤ ꯍꯧꯖꯤꯛ ꯑꯦꯗꯃꯤꯁꯟ ꯇꯧꯕ ꯃꯇꯝ ꯑꯣꯏꯕꯅꯤꯅ ꯑꯗꯨꯅꯅꯤ ꯄꯣꯠꯁꯨ ꯀꯌꯥ ꯀꯩꯅꯣ ꯇꯧꯗꯦꯅꯦ ꯍꯧꯖꯤꯛꯁꯤ ꯑꯗꯨꯅꯅꯤ ꯍꯣꯏ ꯍꯣꯏ ꯅꯪꯅꯅꯦ ꯁꯪꯒꯗꯧ ꯃꯇꯝꯗꯣ ꯗꯨꯀꯥꯟ ꯍꯥꯡꯕ ꯇꯥꯏꯃꯤꯡꯗꯨꯗ ꯍꯦꯛ ꯂꯥꯛꯎ ꯍꯣꯏ ꯍꯣꯏ ꯑ ꯊꯝꯃꯣ ꯊꯝꯃꯣ